ꯑꯥ ꯀꯩ ꯇꯥꯛꯞꯤꯒꯗꯕ

ꯑꯣ ꯑꯣ ꯍꯣ ꯍꯣ ꯍꯣꯏ ꯑꯩ ꯆꯦꯛ ꯑꯉꯥꯡꯒꯩꯅ ꯆꯦꯛ ꯇꯧꯍꯧꯗ꯭ꯔꯕ ꯈꯪꯗꯦ ꯉꯔꯥꯡꯕꯧꯗꯤ ꯀꯩꯁꯨ ꯊꯣꯏꯗꯣꯛꯄ ꯇꯧꯍꯧꯗꯕꯅꯤ ꯑꯗꯣ ꯁꯦꯝꯅꯕ ꯊꯥꯗꯣꯔꯛꯅꯕ ꯇꯧꯔꯒꯦ ꯋꯥꯔꯧꯕꯤꯕ ꯌꯥꯗꯦ ꯁꯥꯎꯕꯤꯅꯨꯀꯣ ꯑꯥ ꯍꯣꯏ ꯑꯥ ꯎꯝ ꯄꯥꯎ ꯐꯥꯎꯅꯖꯒ꯭ꯔꯦ ꯃꯥꯗꯣ ꯉꯁꯤꯒꯤ ꯃꯥꯒꯤ ꯂꯅꯥꯏ ꯑꯣꯏꯕ ꯊꯕꯛ ꯑꯃꯇꯪ ꯆꯠꯊꯣꯛꯎꯒꯦꯅ ꯆꯠꯊꯣꯛꯈꯤꯕ ꯍꯜꯂꯛꯑꯅꯤ ꯉꯥꯇꯪꯗꯤ ꯉꯥꯏꯕꯤꯕ ꯇꯥꯔꯦ ꯃꯦꯗꯥꯝ ꯋꯥꯔꯧꯕꯤꯕ ꯌꯥꯗꯦ ꯁꯦꯝꯅꯕ ꯇꯧꯖꯒꯦ ꯑꯣ ꯌꯥꯝꯅ ꯀꯩꯅꯣ ꯇꯧꯕꯗꯤ ꯅꯠꯇꯦ ꯂꯥꯞꯄꯗꯤ ꯅꯠꯇꯦ ꯃꯥ ꯍꯟꯒꯠ ꯍꯟꯗꯥ ꯆꯠꯄꯗ ꯄꯨꯡ ꯑꯃꯃꯨꯛꯀꯤ ꯆꯥꯡꯗꯤ ꯆꯪꯉꯅꯤ ꯉꯥꯇꯪꯗꯤ ꯉꯥꯏꯕꯤꯔꯣ ꯃꯦꯗꯥꯝ ꯆꯨꯝꯃꯤ ꯆꯨꯝꯃꯤ ꯍꯣꯏ ꯍꯣꯏ ꯍꯣꯏ ꯆꯨꯝꯃꯤ ꯆꯨꯝꯃꯤ ꯃꯥ ꯍꯦꯛ ꯂꯥꯛꯄꯒ ꯑꯩꯈꯣꯏ

ꯑꯣ ꯍꯣꯏ ꯃꯦꯗꯥꯝ ꯑ ꯍꯣꯏ ꯑ

ꯑ ꯑ ꯍꯣꯏ ꯆꯨꯝꯃꯤ ꯃꯦꯗꯥꯝ ꯌꯥꯝ ꯋꯥꯔꯧꯕꯝ ꯊꯣꯛꯏ ꯁꯥꯎꯕꯝ ꯊꯣꯛꯏ ꯑꯗꯨꯕꯨ ꯑꯩꯈꯣꯏꯅ ꯁꯣꯏꯈꯤꯕꯅꯤꯅ ꯑꯩꯈꯣꯏꯁꯨ ꯀꯩꯁꯨ ꯀꯩꯅꯣ ꯇꯧꯅꯤꯉꯥꯏ ꯂꯩꯖꯗꯦ ꯑꯗꯨ ꯌꯧꯗꯤ ꯌꯧꯔꯛꯑꯅꯤ ꯑꯉꯥꯡꯒꯩ ꯌꯧꯁꯤꯜꯂꯛꯇꯣꯔꯦ ꯍꯥꯏꯕꯅꯤ ꯉꯥꯛꯇꯪ ꯍꯥꯏꯕꯤꯕ ꯇꯥꯔꯦ ꯃꯦꯗꯥꯝꯅ ꯍꯣ ꯍꯣ ꯍꯣꯏ ꯍꯣꯏ ꯍꯣꯏ ꯃꯦꯗꯥꯝ ꯑꯉꯥꯡ ꯌꯧꯁꯤꯜꯂꯛꯑꯦ ꯌꯧꯁꯤꯜꯂꯛꯑꯦ ꯃꯦꯗꯥꯝꯗ ꯃꯦꯗꯥꯝꯅ ꯌꯥꯗ ꯌꯥꯗꯕ ꯃꯐꯝꯁꯤꯡꯗꯣ ꯍꯥꯏꯕꯤꯔꯒ ꯑꯉꯥꯡꯁꯤꯡꯗꯨꯗ ꯇꯥꯛꯄꯤꯔꯒ ꯃꯦꯗꯥꯝꯒ ꯇꯧꯕꯤꯌꯨ ꯃꯦꯗꯥꯝ ꯋꯥꯔꯧꯕꯤꯕ ꯌꯥꯗꯦꯀꯣ ꯑꯉꯥꯡꯁꯤꯡ ꯊꯥꯖꯤꯟꯖꯒ꯭ꯔꯕꯅꯤ